ꯑꯩꯅ ꯈꯪꯖꯕꯗ ꯑꯩꯈꯣꯏꯒꯤ ꯑꯐꯕ ꯊꯕꯛ ꯊꯧꯔꯝ ꯑꯃ ꯊꯣꯛꯄꯗ ꯃꯄꯨꯔꯣꯏꯕ ꯂꯩꯇꯕ ꯅꯨꯄꯤ ꯑꯃꯅ ꯃꯃꯥꯡꯗ ꯊꯕꯛ ꯑꯃ ꯇꯧꯕꯩ ꯃꯃꯥꯡꯗ ꯊꯣꯡꯄꯁꯦ ꯐꯠꯇꯦ ꯍꯥꯏꯅ ꯍꯥꯏꯅꯩ ꯑꯗꯨꯒ ꯃꯁꯥ ꯁꯥꯕ ꯑꯉꯥꯡ ꯃꯁꯥ ꯁꯥꯕꯗꯁꯨ ꯃꯥꯏꯕ ꯃꯥꯏꯕꯤ ꯌꯦꯡꯍꯜꯂꯒ ꯍꯩꯔꯝ ꯇꯔꯦꯠ ꯂꯩꯅꯝ ꯇꯔꯦꯠ ꯀꯠꯂꯨ ꯈꯣꯠꯂꯨ ꯍꯥꯏꯕꯗꯨꯗꯤ ꯑꯩ ꯌꯥꯅꯤꯡꯗꯦ ꯑꯗꯨꯒ ꯑꯩꯈꯣꯏꯒꯤ ꯏꯔꯥꯏ ꯈꯣꯡꯂꯥꯏ ꯆꯨꯕꯗꯁꯨ ꯁꯨꯝꯆꯤꯠꯅ ꯀꯜꯂꯨ ꯈꯣꯠꯂꯨ ꯍꯥꯏ ꯃꯁꯤꯁꯨ ꯑꯩ ꯌꯥꯅꯤꯡꯗꯦ ꯁꯤꯁꯦ ꯑꯩꯒꯤ ꯑꯟꯗꯕꯤꯁ꯭ꯋꯥꯁꯅꯤ